ꯍꯟꯗꯛꯀꯤ ꯅꯤꯡꯊꯝ ꯊꯥꯒꯤꯗꯃꯛꯇ ꯑꯩꯅ ꯖꯦꯀꯦꯠ ꯑꯃ ꯊꯧꯕꯥꯜ ꯕꯖꯥꯔꯗꯒꯤ ꯂꯩꯖꯕꯅꯤ ꯑꯗꯣ ꯃꯅꯨꯡꯗ ꯀꯇꯟ ꯑꯣꯏꯔꯒ ꯋꯤꯟ ꯄ꯭ꯔꯨꯞ ꯑꯣꯏꯔꯒ ꯌꯥꯝꯅ ꯂꯤꯠꯄ ꯅꯨꯡꯉꯥꯏ ꯑꯗꯨꯅ ꯚꯥꯏ ꯃꯌꯥꯝꯁꯨ ꯍꯥꯏꯔꯤꯕ ꯊꯧꯕꯥꯜ ꯕꯖꯥꯔ ꯑꯁꯤꯗꯒꯤ ꯖꯦꯀꯦꯠ ꯑꯁꯤꯕꯨ ꯂꯩꯕꯤꯌꯨ